ꯂꯧꯎ ꯁꯤꯡꯎꯕ ꯍꯥꯏꯕꯁꯤ ꯃꯤꯑꯣꯏꯕ ꯑꯃ ꯑꯣꯏꯅ ꯌꯥꯝꯅ ꯇꯉꯥꯏ ꯐꯗꯦ ꯃꯔꯝꯗꯤ ꯃꯤꯑꯣꯏꯕ ꯑꯩꯈꯣꯏ ꯍꯤꯡꯕꯗ ꯆꯪꯕ ꯆꯥꯕ ꯊꯛꯄ ꯈꯨꯗꯤꯡ ꯂꯧꯎ ꯁꯤꯡꯎꯗꯨꯅ ꯄꯨꯊꯣꯛꯏ ꯍꯥꯟꯅꯒ ꯍꯧꯖꯤꯛꯀ ꯂꯧꯎꯕ ꯌꯥꯝꯅ ꯈꯦꯠꯅꯩ ꯍꯧꯖꯤꯛꯇꯤ ꯀꯦꯃꯤꯀꯦꯜ ꯍꯥꯔ ꯁꯤꯖꯤꯟꯅꯗꯨꯅ ꯑꯊꯨꯕ ꯃꯇꯝꯗ ꯄꯣꯠꯊꯣꯛꯁꯤꯡ ꯄꯨꯊꯣꯛꯅꯕ ꯍꯣꯠꯅꯩ ꯃꯁꯤꯅ ꯑꯩꯈꯣꯏꯒꯤ ꯍꯛꯆꯥꯡꯗ ꯌꯥꯝꯅ ꯆꯥꯎꯅ ꯃꯥꯡꯖꯕ ꯄꯨꯔꯛꯏ ꯑꯗꯨꯅ ꯏꯟꯈꯠꯂꯛꯂꯤꯕ ꯅꯍꯥꯁꯤꯡ ꯀꯦꯃꯤꯀꯦꯜ ꯍꯥꯔ ꯌꯥꯎꯗꯅ ꯃꯇꯧ ꯀꯔꯝꯅ ꯂꯧ ꯎꯒꯅꯤ ꯍꯥꯏꯕꯗꯤ ꯊꯤꯖꯤꯟꯗꯨꯅ ꯄꯨꯊꯣꯔꯛꯂꯕꯗꯤ ꯌꯥꯝꯅ ꯐꯒꯅꯤ